ꯅꯈꯣꯏꯅ ꯑꯇꯣꯞꯄ ꯒꯦꯝ ꯑꯃꯗꯤ ꯃꯄꯥꯟꯗ ꯁꯥꯟꯅꯕ ꯄꯨꯝꯅꯃꯛ ꯃꯁꯥꯟꯅ ꯑꯁꯤ ꯁꯥꯟꯅꯕ ꯉꯝꯗ꯭ꯔꯤꯕꯒꯤ ꯃꯔꯝꯗꯤ ꯍꯥꯏꯗꯤ ꯃꯄꯥꯡꯒꯜ ꯁꯣꯜꯂꯛꯄ ꯑꯥꯏꯠꯗꯣꯔ ꯒꯦꯝꯁꯤꯡ ꯁꯥꯟꯅꯕ ꯉꯝꯂꯛꯇ꯭ꯔꯤꯕꯒꯤ ꯃꯔꯝ ꯃꯄꯥꯡꯒꯜ ꯁꯣꯜꯂꯛꯄ ꯑꯗꯨꯒ ꯏꯟꯗꯣꯔ ꯒꯦꯝꯁꯤꯡ ꯑꯁꯤꯗ ꯁꯥꯟꯅꯔꯛꯄ ꯁꯥꯟꯅꯔꯤꯕꯒꯤ ꯃꯔꯝꯗꯤ ꯃꯈꯣꯏꯅ ꯄꯥꯡꯒꯜ ꯐꯨꯗꯣꯛꯑꯒ ꯁꯥꯟꯅꯕ ꯉꯝꯃꯛꯇꯕꯅꯤꯅ ꯏꯟꯗꯣꯔ ꯒꯦꯝꯁꯤꯡ ꯑꯁꯤꯗ ꯍꯥꯏꯗꯤ ꯍꯥꯏꯕꯗꯤ ꯒꯦꯝ ꯃꯆꯥ ꯃꯆꯥ ꯁꯥꯟꯅꯔꯒ ꯄꯨꯟꯁꯤ ꯂꯦꯜꯅꯉꯥꯏꯒꯤ ꯍꯣꯠꯅꯔꯛꯄ ꯑꯁꯤꯅꯤ